ꯑꯩꯅ ꯂꯧꯔꯤꯕ ꯄꯣꯠꯁꯤꯡ ꯑꯁꯤ ꯃꯤꯃꯤ ꯕꯣꯛꯁ ꯇꯔꯥ ꯌꯦꯔꯨꯝ ꯕꯣꯛꯁ ꯇꯔꯥ ꯏꯁꯄ꯭ꯔꯥꯏꯠ ꯕꯣꯠꯇꯜ ꯌꯥꯡꯈꯩ ꯏꯁꯄꯥꯁꯤ ꯅꯨꯗꯜꯁ ꯕꯣꯛꯁ ꯀꯨꯟ ꯄꯣꯠ ꯃꯌꯥꯝ ꯂꯧꯕꯒꯤ ꯈꯨꯗꯣꯡ ꯆꯥꯕ ꯂꯩꯒꯗ꯭ꯔꯥ ꯃꯃꯥꯡꯗ ꯑꯩꯅ ꯇꯥꯖꯕꯗ ꯄꯣꯠ ꯃꯌꯥꯝ ꯂꯧꯔꯒꯗꯤ ꯗꯤꯁꯀꯥꯎꯟ ꯄꯤ ꯍꯥꯏꯅ ꯇꯥꯖꯩ ꯑꯗꯨꯅ ꯑꯩꯒꯤꯁꯨ ꯗꯤꯁꯀꯥꯎꯟ ꯀꯣꯄꯜ ꯑꯃ ꯄꯤꯕꯤꯗꯨꯅ ꯑꯩꯉꯣꯟꯗ ꯈꯨꯗꯣꯡ ꯆꯥꯕ ꯈꯔ ꯄꯤꯕꯤꯔꯕꯗꯤ ꯌꯥꯝꯅ ꯅꯨꯉꯥꯏꯖꯒꯅꯤ